ꯂꯥꯡꯗꯅ ꯈꯣꯠꯇꯅ ꯑꯗꯨꯗꯒꯤꯗꯤ ꯂꯨꯍꯣꯡꯕ ꯑꯃ ꯄꯥꯡꯊꯣꯛꯀꯅꯤ ꯍꯥꯏꯔꯗꯤ ꯑꯩꯈꯣꯏꯅ ꯃꯥꯡꯖꯧꯅꯅ ꯕꯥꯇꯣꯟ ꯄꯤꯅꯩꯕ ꯕꯥꯇꯣꯟ ꯍꯥꯟꯅ ꯂꯣꯏꯅ ꯃꯤ ꯈꯨꯗꯤꯡ ꯍꯥꯏꯗꯤ ꯑꯩꯅ ꯇꯧꯅꯤꯡꯕ ꯑꯩꯅ ꯂꯥꯛꯍꯟꯅꯤꯡꯕ ꯂꯨꯍꯣꯡꯗꯣꯔꯤꯕ ꯏꯆꯦ ꯑꯣꯏꯒꯦꯔꯥ ꯏꯅꯥꯎꯅꯨꯄꯤ ꯑꯣꯏꯒꯦꯔꯥ ꯏꯌꯥꯝꯕ ꯑꯣꯏꯒꯦꯔꯥ ꯑꯗꯨꯗꯨꯒꯤ ꯃꯃꯥꯟꯅꯕ ꯑꯗꯨꯒꯨꯝꯕ ꯍꯥꯏꯗꯤ ꯃꯌꯥꯝ ꯂꯥꯛꯍꯟꯅꯤꯡꯕ ꯑꯩꯒꯤ ꯏꯃꯥ ꯏꯄꯥꯒꯤꯁꯨ ꯑꯗꯨꯝ ꯃꯃꯥꯟꯅꯕ ꯀꯩꯀꯥꯁꯦ ꯑꯗꯨꯝ ꯇꯧꯅꯩꯕꯀꯣ ꯕꯥꯇꯣꯟ ꯑꯗꯨꯗꯣ ꯍꯥꯟꯅ ꯏꯟꯚꯥꯏꯠ ꯇꯧꯅꯅꯤ ꯑꯗꯨꯗꯒꯤꯗꯤ ꯑꯗꯨꯒꯤ ꯂꯨꯍꯣꯡꯗ꯭ꯔꯤꯀꯥꯟꯒꯤ ꯃꯥꯡꯖꯧꯅꯅ ꯅꯨꯄꯤꯒꯤ ꯑꯩꯒꯤ ꯍꯣꯏ ꯏꯌꯥꯝꯕ ꯍꯣꯡꯉꯦ ꯍꯥꯏꯅ ꯈꯜꯂꯁꯦ ꯏꯌꯥꯝꯕꯁꯤꯒꯤ ꯅꯨꯄꯤꯁꯤꯗꯒꯤ ꯃꯣꯏꯒꯤ ꯌꯨꯝꯗꯒꯤ ꯍꯥꯟꯅ ꯑꯩꯈꯣꯏꯅ ꯑꯋꯨꯟꯄꯣꯠ ꯅꯨꯄꯤꯗꯨꯒꯤ ꯑꯋꯨꯟꯄꯣꯠꯁꯦ ꯍꯥꯟꯅ ꯂꯧꯗꯣꯏꯅꯦꯕ ꯑꯋꯨꯟꯄꯣꯠꯁꯦ ꯂꯧꯔꯨꯔꯕ ꯃꯇꯨꯡ ꯑꯩꯈꯣꯏ ꯊꯝꯃꯅꯤ ꯌꯨꯝꯗꯥ ꯗꯥꯏꯔꯦꯛ ꯌꯨꯝꯗꯗꯤ ꯄꯨꯁꯤꯟꯗꯕꯤꯗ ꯀꯩꯅꯣ ꯑꯩꯈꯣꯏꯒꯤ ꯁꯪꯒꯣꯏꯒꯨꯝꯕ ꯁꯨꯝꯕ ꯅꯥꯀꯟꯗ ꯊꯝꯗꯣꯏꯅꯦꯕꯀꯣ ꯑꯗꯨꯒ ꯍꯌꯦꯡ ꯂꯨꯍꯣꯡꯕꯅꯦ ꯍꯥꯏꯕꯒꯤ ꯉꯁꯤ ꯅꯠꯇ꯭ꯔꯒ ꯉꯁꯤ ꯂꯨꯍꯣꯡꯕꯅꯦ ꯍꯥꯏꯕꯒꯤ ꯑꯌꯨꯛꯀꯨꯝꯕꯁꯤꯗꯅꯦ ꯅꯨꯄꯤ ꯃꯌꯨꯝꯒꯤ ꯃꯣꯏꯒꯤ ꯃꯤ ꯍꯥꯏꯗꯤ ꯃꯣꯏ ꯍꯣꯏ ꯑꯗꯨꯗ ꯃꯆꯦ ꯅꯨꯡꯆꯦ ꯀꯩꯀꯥ ꯃꯃꯥ ꯃꯃꯥꯒ ꯑꯗꯨꯝ ꯑꯍꯜ ꯂꯃꯟ ꯈꯔ ꯂꯥꯛꯀꯅꯤꯕ ꯑꯩꯈꯣꯏꯒꯤ ꯌꯨꯝꯁꯤꯗ ꯑꯗꯨꯒ ꯑꯩꯈꯣꯏꯒꯤ ꯌꯨꯝꯁꯤꯗ ꯂꯥꯛꯑꯒ ꯃꯣꯏꯒꯤ ꯑꯩꯒꯤ ꯏꯌꯥꯝꯕ ꯑꯗꯨꯗꯒꯤ ꯏꯅꯝꯃ ꯑꯣꯏꯗꯧꯔꯤꯕ ꯃꯣꯏ ꯑꯅꯤꯒꯤ ꯀꯥ ꯑꯁꯦ ꯃꯣꯏꯒꯤ ꯄꯣꯠ ꯃꯣꯏꯒꯤ ꯃꯥꯅ ꯑꯋꯨꯟꯄꯣꯠ ꯄꯨꯔꯛꯈꯤꯕꯗꯣ ꯑꯗꯨꯗꯣ ꯌꯥꯝꯅ ꯐꯖꯅ ꯊꯝꯕꯤꯔꯅꯤ ꯑꯗꯨꯗꯒꯤꯗꯤ ꯃꯥꯒꯤ ꯐꯤꯔꯣꯜ ꯅꯨꯡꯂꯣꯟ ꯍꯥꯞꯄꯛꯄ ꯀꯩꯀꯥꯗꯣ ꯊꯨꯞꯄ ꯈꯣꯠꯂꯒ ꯃꯐꯝ ꯆꯥꯅ ꯃꯣꯏꯅ ꯈꯪꯅ ꯊꯝꯕꯤꯗꯣꯏꯅꯤꯕ ꯑꯗꯨ ꯑꯗꯨꯃꯥꯏꯅ ꯇꯧꯕꯁꯤꯗ ꯑꯩꯈꯣꯏꯒꯤ ꯎꯄꯨꯁꯦ ꯑꯃ ꯃꯉꯥꯅꯤ ꯆꯥꯛꯀꯧꯕꯁꯦ ꯃꯉꯥꯅꯤ ꯆꯥꯛꯀꯧꯕ ꯌꯧꯗ꯭ꯔꯤꯕꯥꯎꯗꯤ ꯊꯣꯡ ꯍꯥꯡꯇꯣꯛꯄ ꯌꯥꯗꯦ ꯀꯥꯏꯅ ꯍꯥꯏꯕ ꯑꯃ ꯂꯩꯅꯩꯕꯀꯣ ꯑꯇꯣꯞꯄ ꯃꯌꯥꯝ ꯍꯥꯡꯉꯁꯨ ꯊꯣꯡ ꯑꯃꯗꯤ ꯍꯥꯡꯕ ꯌꯥꯗꯦꯅ ꯎꯄꯨ ꯑꯃ ꯇꯣꯉꯥꯟꯅ ꯊꯝꯗꯣꯏꯅꯦꯕ ꯑꯗꯨꯃꯥꯏꯅ ꯂꯩꯅꯩ ꯑꯗꯨꯗꯩꯗꯤ ꯑꯩꯈꯣꯏꯁꯦ ꯂꯨꯍꯣꯡꯕ ꯂꯨꯍꯣꯡꯉꯕꯅꯤꯀꯣ ꯅꯨꯡꯗꯥꯡꯁꯤꯗ ꯂꯨꯍꯣꯡꯕ ꯍꯥꯏꯁꯦ ꯑꯩꯈꯣꯏ ꯁꯤꯗꯤ ꯅꯨꯄꯥ ꯃꯌꯨꯝ ꯑꯣꯏꯕꯅꯤꯅ ꯅꯨꯄꯤ ꯃꯌꯨꯝꯗ ꯆꯠꯇꯣꯏꯅꯤ ꯉꯟꯅ ꯂꯣꯏꯁꯤꯜꯂꯒ ꯑꯩꯈꯣꯏꯁꯦ ꯅꯨꯄꯥ ꯃꯌꯨꯝ ꯑꯣꯏꯔꯨꯕꯅꯤꯅ ꯅꯨꯄꯤ ꯃꯌꯨꯝꯗ ꯆꯠꯂꯅꯤ ꯑꯗꯨꯒ ꯅꯨꯄꯤ ꯃꯌꯨꯝꯁꯤꯗ ꯑꯗꯨꯝ ꯂꯨꯍꯣꯡꯕꯒꯤ ꯑꯣꯏꯕ ꯊꯕꯛ ꯊꯧꯔꯝ ꯈꯔ ꯑꯗꯨꯝ ꯄꯥꯡꯊꯣꯛꯄ ꯌꯥꯕ ꯄꯥꯡꯊꯣꯛꯑꯒ ꯂꯣꯏꯔꯕ ꯃꯇꯨꯡꯗ ꯑꯩꯈꯣꯏꯒꯤ ꯑꯃꯨꯛ ꯌꯨꯝꯁꯤꯗ ꯑꯩꯈꯣꯏꯒꯤ ꯏꯅꯝꯃꯒ ꯂꯣꯏꯅꯅ ꯏꯌꯥꯝꯕ ꯀꯩꯀꯥ ꯑꯗꯨꯝ ꯄꯨꯂꯞ ꯂꯥꯛꯃꯤꯟꯅꯔꯅꯤ ꯑꯩꯈꯣꯏꯁꯦ ꯑꯗꯨꯒ ꯌꯧꯔꯛꯑꯕ ꯃꯇꯨꯡꯗꯁꯨ ꯃꯣꯏꯒꯤ ꯃꯣꯏ ꯏꯅꯝꯃ ꯍꯣꯏ ꯍꯥꯏꯗꯤ ꯅꯨꯄꯤꯗꯨꯒꯤ ꯃꯄꯥꯝꯒꯤ ꯃꯤ ꯈꯔꯁꯨ ꯂꯥꯛꯀꯅꯤ ꯃꯃꯥꯗꯤ ꯂꯥꯛꯅꯗꯦꯀꯣ ꯁꯨꯒꯨꯝꯕ ꯃꯇꯝꯁꯤꯗ ꯃꯃꯥꯗꯤ ꯂꯥꯛꯅꯗꯦ ꯂꯩꯍꯧꯅꯩ ꯑꯗꯨꯒ ꯃꯣꯏꯁꯦ ꯂꯥꯛꯑꯅꯤ ꯑꯗꯨꯗꯒꯤꯗꯤ ꯃꯣꯏꯒꯤ ꯑꯗꯨꯝ ꯑꯆꯥ ꯑꯊꯛ ꯀꯩꯀꯥ ꯋꯥꯔꯨꯕꯒꯤ ꯑꯩꯈꯣꯏꯅ ꯉꯝꯖꯕ ꯈꯔ ꯑꯗꯨꯝ ꯇꯧꯕꯤꯕ ꯌꯥꯕ ꯑꯗꯨꯝ ꯇꯧꯕꯤꯔꯅꯤ ꯉꯍꯥꯛ ꯃꯣꯏꯁꯨ ꯐꯝꯃꯅꯤ ꯑꯗꯨꯝ ꯄꯣꯊꯥꯔꯅꯤ ꯉꯍꯥꯛꯀꯣ ꯑꯩꯈꯣꯏꯗ ꯑꯗꯨꯒ ꯃꯣꯏꯁꯦ ꯑꯗꯨ ꯉꯍꯥꯛ ꯂꯩꯔꯝꯃꯒ ꯃꯣꯏꯅ ꯆꯠꯂꯝꯗꯥꯏꯗ ꯀꯩꯅꯥꯁꯤꯒꯤ ꯃꯅꯥꯛꯇ ꯆꯪꯉꯒ ꯃꯣꯏꯅ ꯉꯝꯖꯕ ꯑꯗꯨꯝ ꯗꯈꯤꯅꯥ ꯃꯣꯏꯅ ꯉꯝꯖꯕ ꯀꯩ ꯄꯤꯅꯤꯡꯕ ꯄꯩꯁꯥ ꯀꯌꯥ ꯄꯤꯅꯤꯡꯕ ꯑꯗꯨꯝ ꯈꯔ ꯄꯤꯅꯤꯡꯕ ꯑꯗꯨꯝ ꯄꯤꯅꯩ ꯄꯤꯗꯕꯁꯨ ꯑꯗꯨꯝ ꯌꯥꯎꯋꯦ ꯄꯤꯗ꯭ꯔꯁꯨ ꯌꯥꯏ ꯑꯗꯨ ꯄꯤꯅꯤꯡꯕ ꯈꯔꯅ ꯑꯗꯨꯝ ꯄꯤꯖꯕꯅꯦꯕꯀꯣ ꯃꯣꯏ ꯑꯗꯨꯝ ꯄꯤꯔꯝꯃꯅꯤ ꯈꯔ ꯑꯗꯨꯗꯒꯤꯗꯤ ꯀꯩꯅꯗꯣ ꯀꯩꯅꯥꯗꯨꯒꯤ ꯃꯃꯥꯟꯅꯕꯤ ꯀꯩꯀꯥ ꯑꯗꯨꯝ ꯂꯩꯔꯝꯕ ꯃꯣꯏ ꯑꯍꯜ ꯂꯃꯟ ꯃꯌꯥꯝ ꯆꯪꯉꯛꯇꯅ ꯈꯣꯠꯇꯅ ꯃꯌꯥꯝ ꯕꯣꯔ ꯄꯤꯕꯤꯗꯅ ꯈꯣꯠꯇꯅ ꯇꯧꯕꯤꯔꯅꯤ ꯑꯗꯨ ꯂꯣꯏꯔꯕ ꯃꯇꯨꯡꯗ ꯑꯩꯈꯣꯏ ꯂꯣꯏ ꯆꯠꯅꯒ꯭ꯔꯅꯤꯕꯀꯣ ꯃꯃꯥꯟꯅꯕꯤꯗꯒꯤ ꯀꯩꯗꯒꯤ ꯃꯣꯏꯒꯤ ꯃꯄꯥꯝꯂꯣꯝꯗꯒꯤ ꯂꯥꯛꯄ ꯃꯤ ꯈꯨꯗꯤꯡꯃꯛ ꯂꯣꯏꯅ ꯍꯟꯅꯈ꯭ꯔꯅꯤ ꯑꯗꯨ ꯂꯣꯏꯕꯗꯒꯤꯗꯤ ꯃꯣꯏꯁꯦ ꯍꯧꯖꯤꯛꯀꯤ ꯀꯩꯅꯥꯁꯤꯒ ꯑꯗꯨꯗꯒꯤꯗꯤ ꯕꯣꯔ ꯑꯣꯏꯔꯤꯕꯁꯤꯒꯅꯦ ꯕꯣꯔꯁꯦ ꯍꯥꯟꯅ ꯆꯥꯛ ꯄꯤꯖꯅꯩꯌꯦꯕ ꯑꯩꯈꯣꯏ ꯃꯩꯇꯩꯒꯤ ꯑꯣꯏꯅ ꯕꯣꯔꯁꯦ ꯍꯥꯟꯅ ꯆꯥꯛ ꯄꯤꯖꯔꯅꯤ ꯑꯗꯨꯒ ꯕꯣꯔꯁꯤꯅ ꯆꯥꯔꯝꯕꯁꯤꯒꯤ ꯆꯥꯛ ꯑꯔꯦꯝꯕꯁꯦ ꯈꯤꯖꯤꯛꯇꯪ ꯑꯣꯏꯔꯁꯨ ꯂꯦꯝꯕꯁꯦ ꯑꯗꯨꯝ ꯀꯩꯅꯥꯁꯤꯗ ꯄꯤꯖꯩꯕ ꯑꯗꯣ ꯈꯖꯤꯛꯇꯪ ꯂꯦꯝꯃꯗꯤ ꯑꯗꯨꯝ ꯀꯩꯅꯥꯗꯨꯒꯤ ꯋꯥꯠꯄ ꯈꯣꯠꯄꯗꯨ ꯑꯗꯨꯝ ꯍꯥꯞꯅꯩ ꯍꯥꯞꯄꯒ ꯑꯗꯨꯝ ꯄꯤꯖꯅꯩ ꯑꯗꯣ ꯃꯇꯝꯒꯤ ꯃꯇꯨꯡꯏꯟꯅ ꯑꯣꯜꯂꯛꯄꯁꯨ ꯑꯗꯨꯝ ꯌꯥꯎꯋꯦ ꯃꯤꯁꯦ ꯑꯗꯨꯝ ꯃꯥꯟꯅꯗꯕꯁꯦ ꯌꯥꯎꯋꯦ ꯑꯗꯨꯃꯥꯏꯅ ꯕꯣꯔꯒꯤ ꯑꯦꯝꯕꯗꯣ ꯆꯥꯕꯗꯣ ꯑꯗꯨ ꯅꯨꯡꯉꯥꯏꯇꯦꯅ ꯏꯃꯨꯡ ꯈꯔꯅꯗꯤ ꯄꯤꯖꯅꯗꯕ ꯌꯥꯎꯋꯦ ꯇꯣꯉꯥꯟꯅ ꯀꯩꯅꯥꯗꯨꯒꯤ ꯑꯣꯏꯅ ꯇꯣꯉꯥꯟꯅ ꯐꯖꯅ ꯁꯦꯝꯕꯤꯔꯒ ꯄꯤꯖꯕꯁꯨ ꯌꯥꯎꯋꯦ ꯑꯗꯣ ꯑꯃꯨꯛꯀ ꯕꯣꯔꯗꯨꯅ ꯆꯥꯔ ꯃꯇꯨꯡꯗ ꯕꯣꯔꯗꯨꯒꯤ ꯑꯔꯦꯝꯕ ꯆꯥꯕꯒꯤ ꯃꯍꯨꯠꯇ ꯕꯣꯔꯒ ꯀꯩꯅꯥꯒ ꯄꯨꯂꯞ ꯆꯥꯃꯤꯟꯅꯕ ꯏꯃꯨꯡ ꯈꯔꯁꯨ ꯑꯃꯨꯛ ꯂꯩꯀꯣ ꯃꯇꯝꯁꯦ ꯃꯥꯟꯅꯗ꯭ꯔꯕꯅꯤ ꯑꯗꯨꯝ ꯏꯃꯨꯡ ꯃꯅꯨꯡꯁꯤꯁꯨ ꯃꯥꯟꯅꯗ꯭ꯔꯦ ꯃꯤꯒꯤ ꯋꯥꯈꯜꯁꯨ ꯃꯥꯟꯅꯗ꯭ꯔꯕꯅꯤꯅ ꯑꯗꯨꯃꯥꯏꯅ ꯆꯥꯅꯕꯁꯨ ꯌꯥꯝꯅ ꯂꯩꯌꯦ ꯑꯗꯨꯃꯥꯏꯅ ꯆꯥꯕ ꯊꯛꯄ ꯂꯣꯏꯔꯕ ꯃꯇꯨꯡꯗ ꯀꯩꯅꯥꯁꯤꯗꯤ ꯊꯕꯛ ꯇꯧꯅꯍꯟꯗꯦꯕ ꯀꯩꯁꯨ ꯊꯕꯛ ꯇꯧꯅꯍꯟꯗꯦ ꯏꯃꯨꯡ ꯃꯥꯒꯤ ꯀꯥꯗ ꯆꯪꯍꯟꯈ꯭ꯔꯒ ꯑꯗꯨꯝ ꯃꯣꯏ ꯄꯣꯊꯥꯖꯔꯣ ꯈꯣꯠꯂꯣꯅ ꯃꯣꯏꯒꯤ ꯃꯅꯦꯝꯄꯣꯛ ꯀꯩꯀꯥꯁꯤꯅ ꯍꯥꯏꯔꯒ ꯑꯗꯨꯝ ꯄꯣꯊꯥꯅꯍꯟꯗꯣꯏꯅꯦꯕ ꯑꯗꯨꯒ ꯃꯣꯏ ꯄꯣꯊꯥꯅꯔꯅꯤ ꯑꯗꯨ ꯅꯣꯡꯉꯥꯜꯂ ꯑꯌꯨꯛ ꯑꯌꯨꯛ ꯍꯥꯏꯁꯦ ꯑꯌꯨꯛ ꯑꯗꯨꯒꯤ ꯂꯨꯍꯣꯡꯕꯗꯨꯒꯤ ꯅꯣꯡꯉꯥꯜꯂꯒ ꯑꯗꯨꯝ ꯅꯨꯄꯤꯗꯣ ꯍꯣꯏ ꯙꯨꯛ ꯅꯨꯡ ꯊꯥꯗꯅ ꯉꯟꯅ ꯌꯥꯍꯧꯔꯒ ꯏꯔꯨ ꯃꯥꯏ ꯂꯨꯊꯣꯛꯑꯒ ꯌꯨꯝ ꯅꯨꯡꯁꯦ ꯁꯦꯡꯇꯣꯛ ꯈꯣꯠꯇꯣꯛꯇꯅ ꯇꯧꯔ ꯃꯥꯁꯦ ꯑꯃꯨꯛ ꯙꯨꯛ ꯅꯨꯡ ꯊꯥꯅꯩ ꯑꯗꯣ ꯏꯃꯨꯡ ꯈꯔꯅꯗꯤ ꯆꯥꯛꯀꯧꯕ ꯅꯨꯃꯤꯠ ꯃꯉꯥꯅꯤꯒꯤ ꯆꯥꯛꯀꯧꯕ ꯍꯥꯏꯁꯦ ꯁꯤ ꯇꯧꯗ꯭ꯔꯤ ꯃꯃꯥꯡꯗ ꯆꯥꯛꯈꯨꯝ ꯆꯪꯅꯍꯟꯗꯦ ꯆꯥꯛ ꯊꯣꯡꯅꯍꯟꯗꯦ ꯀꯥꯏꯅꯒꯁꯨ ꯌꯥꯝ ꯂꯩꯅꯩꯌꯦ ꯑꯗꯣ ꯈꯔꯅꯗꯤ ꯑꯗꯨꯝ ꯊꯣꯡꯅꯩ ꯍꯦꯛ ꯅꯣꯉꯥꯟꯕꯒ ꯏꯃꯧꯒꯤ ꯈꯨꯠ ꯌꯦꯡꯗꯣꯏꯅꯤ ꯀꯥꯏꯅꯒꯁꯨ ꯌꯥꯝ ꯂꯩꯅꯩ ꯑꯗꯨ ꯈꯔꯗꯤ ꯅꯨꯃꯤꯠ ꯃꯉꯥꯅꯤꯗꯨ ꯁꯨꯔꯒ ꯆꯥꯛꯈꯨꯝ ꯆꯪꯕ ꯀꯥꯏꯅꯒꯁꯨ ꯌꯥꯝꯅ ꯄꯥꯡꯊꯣꯛꯅꯩ ꯑꯗꯨꯝ ꯃꯥꯟꯅꯗ꯭ꯔꯦꯀꯣ ꯍꯧꯖꯤꯛꯀꯤ ꯃꯇꯝꯁꯦ ꯑꯗꯨꯝ ꯑꯣꯜꯂꯛꯑꯕꯅꯤꯅ ꯑꯝꯇ ꯃꯥꯟꯅꯗ꯭ꯔꯦ ꯑꯗꯨꯒ ꯑꯗꯨꯒꯤ ꯉꯁꯤꯒꯤ ꯂꯨꯍꯣꯡꯕꯒꯤ ꯂꯨꯍꯣꯡꯕꯒꯤ ꯅꯣꯉꯥꯟꯕ ꯍꯥꯏꯁꯦ ꯃꯣꯏꯒꯤ ꯀꯩꯅꯥꯗꯨꯒꯤ ꯃꯌꯨꯝꯗꯒꯤ ꯑꯗꯨꯝ ꯃꯣꯏꯒꯤ ꯃꯄꯥꯝꯗꯒꯤ ꯃꯤ ꯈꯔ ꯂꯥꯛꯀꯅꯤꯕ ꯍꯥꯏꯗꯤ ꯑꯩꯈꯣꯏ ꯌꯨꯝꯗ ꯕꯣꯔꯁꯤꯒꯤ ꯃꯌꯨꯝꯗ ꯀꯩꯅꯥꯒꯤ ꯃꯌꯨꯝꯒꯤ ꯃꯤꯁꯦ ꯑꯗꯨꯝ ꯈꯔ ꯂꯥꯛꯀꯅꯤ ꯑꯗꯨꯗꯁꯨ ꯁꯤꯡꯖꯨ ꯃꯣꯏꯅꯅꯦ ꯃꯣꯏꯒꯤ ꯌꯨꯝꯗꯒꯤ ꯁꯤꯡꯖꯨꯒꯨꯝꯕ ꯄꯨꯔꯛꯄ ꯑꯆꯥ ꯑꯊꯛ ꯑꯗꯨꯝ ꯄꯨꯅꯔꯛꯑꯦ ꯑꯗꯨꯒ ꯑꯗꯨꯃꯥꯏꯅ ꯄꯨꯅꯔꯛꯑꯦ ꯑꯗꯨꯒ ꯌꯨꯝꯗ ꯑꯩꯈꯣꯏꯒꯤ ꯕꯣꯔꯗꯨꯒꯤ ꯌꯨꯝꯗꯒꯤꯁꯨ ꯑꯗꯨꯝ ꯊꯝꯖꯕꯁꯨ ꯌꯥꯎꯋꯤꯀꯣ ꯍꯥꯏꯗꯤ ꯃꯣꯏꯗꯒꯤ ꯄꯨꯊꯣꯛꯑꯒ ꯆꯥꯃꯤꯟꯅꯕꯁꯨ ꯌꯥꯎꯋꯦ ꯑꯗꯨꯃꯥꯏꯅ ꯄꯨꯂꯞ ꯄꯨꯂ ꯆꯥꯃꯤꯟꯅꯕꯁꯨ ꯌꯥꯎꯋꯦ ꯅꯠꯇ꯭ꯔꯒ ꯀꯩꯅꯥꯅ ꯀꯩꯅꯥꯒꯤ ꯃꯄꯥꯝꯗꯨꯒꯤꯅ ꯇꯧꯔꯛꯄ ꯂꯣꯏꯅ ꯄꯨꯖꯔꯛꯑꯒ ꯆꯥꯕ ꯁꯤꯃꯥꯏꯅꯁꯨ ꯇꯧꯅꯩ ꯑꯗꯨꯝ ꯄꯨꯡꯇꯧꯗ ꯇꯧꯅꯩ ꯑꯗꯨꯝ ꯗꯥꯏꯔꯦꯛ ꯁꯤ ꯇꯧꯗ꯭ꯔꯗꯤ ꯌꯥꯗꯦ ꯍꯥꯏꯕ ꯑꯀꯛꯅꯕ ꯑꯃꯠꯇꯗꯤ ꯂꯩꯇ꯭ꯔꯦꯀꯣ ꯑꯗꯨꯒ ꯑꯗꯨꯒꯤ ꯅꯣꯡꯉꯥꯟꯕ ꯍꯥꯏꯕꯁꯦ ꯅꯣꯡꯉꯥꯟꯕ ꯂꯥꯛꯑꯝꯃꯗꯤ ꯃꯣꯏꯒꯤ ꯑꯣꯏꯅ ꯂꯣꯏꯔꯦ ꯑꯗꯨꯒ ꯆꯥꯛꯀꯧꯕꯁꯦ ꯆꯥꯛꯀꯧꯕꯁꯦ ꯃꯄꯥꯝꯗ ꯆꯠꯇꯣꯏꯅꯤꯀꯣ ꯅꯨꯄꯤꯁꯤꯒꯤ ꯑꯌꯨꯛ ꯉꯟꯇꯥ ꯆꯠꯂꯒ ꯆꯥꯛ ꯅꯨꯡ ꯆꯥꯅꯗꯅ ꯈꯣꯠꯇꯅ ꯑꯃꯨꯛ ꯇꯧꯃꯤꯟꯅꯔꯅꯤ ꯃꯄꯥꯝꯗ ꯑꯗꯨꯒ ꯑꯗꯨ ꯂꯣꯏꯔꯒ ꯐꯣꯇꯣꯁꯨꯠ ꯌꯥꯝ ꯇꯧꯅꯩ ꯍꯧꯖꯤꯛꯀꯥꯟꯁꯦ ꯐꯣꯇꯣꯁꯨꯠ ꯌꯥꯝꯅ ꯇꯧꯅꯔꯦꯀꯣ ꯀꯄꯜꯁꯤꯡꯁꯦ ꯑꯗꯨꯃꯥꯏꯅ ꯇꯧꯅꯔꯅꯤ ꯑꯗꯣ ꯆꯥꯛꯀꯧꯕ ꯃꯉꯥꯒꯤ ꯆꯥꯛꯀꯧꯕ ꯍꯥꯏꯁꯤꯅ ꯑꯔꯣꯏꯕꯅꯤꯀꯣ ꯂꯨꯍꯣꯡꯕꯁꯤꯒꯤ ꯑꯣꯏꯅꯗꯤ ꯃꯩꯇꯩꯒꯤ ꯑꯔꯣꯏꯕꯅꯤ ꯑꯗꯨꯒ ꯈꯔ ꯂꯩꯔꯒ ꯊꯥ ꯑꯃ ꯐꯥꯔꯒ ꯊꯥ ꯑꯃ ꯐꯥꯕꯒꯤ ꯌꯨꯝ ꯆꯪꯕ ꯀꯥꯏꯅꯒ ꯑꯃꯨꯛꯀ ꯂꯩꯅꯩꯀꯣ ꯃꯄꯥꯝꯗ ꯊꯥ ꯑꯃ ꯍꯦꯛ ꯐꯥꯕꯒ ꯆꯠꯅꯕ ꯑꯗꯨꯒꯨꯝꯕꯁꯨ ꯃꯌꯥꯝ ꯑꯃ ꯂꯩꯔꯦ ꯁꯤꯅ ꯂꯨꯍꯣꯡꯕꯒꯤꯅꯦ ꯑꯗꯨꯒ ꯑꯩꯈꯣꯏꯒꯤ ꯏꯄꯥꯟꯒꯨꯝꯕ ꯍꯥꯏꯔꯁꯤ ꯏꯄꯥꯟ ꯍꯥꯏꯔꯁꯦꯕꯀꯣ ꯏꯄꯥꯟꯁꯤꯗꯅ ꯑꯉꯥꯡꯁꯦ ꯄꯣꯛꯑꯕ ꯃꯇꯨꯡꯗ ꯑꯉꯥꯡꯁꯦ ꯅꯨꯃꯤꯠ ꯍꯨꯝꯅꯤꯒꯨꯝꯕ ꯃꯔꯤꯅꯤꯒꯨꯝꯕ ꯁꯨꯕ ꯑꯗꯨ ꯑꯗꯨꯝ ꯅꯨꯃꯤꯠ ꯃꯉꯥꯅꯤ ꯅꯨꯄꯥꯒꯤꯅ ꯃꯉꯥꯅꯤ ꯅꯨꯄꯥꯒꯤꯅ ꯃꯉꯥꯅꯤ ꯅꯨꯄꯤꯒꯤꯅ ꯇꯔꯨꯛꯅꯤꯅ ꯍꯥꯏꯅꯩ ꯅꯨꯄꯤꯒꯤ ꯅꯨꯄꯤ ꯑꯣꯏꯒꯦꯔꯥ ꯅꯨꯄꯥ ꯑꯣꯏꯒꯦꯔꯥ ꯅꯨꯄꯥꯒꯤꯁꯤꯗ ꯑꯗꯨꯝ ꯃꯤ ꯃꯌꯥꯝ ꯍꯥꯏꯗꯤ ꯃꯤ ꯃꯌꯥꯝꯗ ꯑꯩꯈꯣꯏ ꯂꯥꯛꯄꯤꯌꯨ ꯈꯣꯠꯄꯤꯌꯨꯅ ꯑꯗꯨꯝ ꯍꯥꯏꯅꯔꯅꯤ ꯑꯉꯥꯡꯁꯤ ꯏꯔꯨꯖꯊꯣꯛꯇꯅ ꯈꯣꯠꯇꯅ ꯌꯨꯝ ꯁꯦꯡꯇꯣꯛꯄ ꯂꯣꯏꯈ꯭ꯔꯝꯅꯤꯅ ꯃꯃꯥꯁꯦ ꯃꯃꯥꯁꯨ ꯑꯗꯨꯝ ꯁꯦꯡꯇꯣꯛꯑꯅꯤ ꯃꯁꯥꯗꯣ ꯑꯗꯨꯒ ꯑꯗꯨꯝ ꯂꯩꯖꯔꯅꯤ ꯃꯣꯏ ꯃꯌꯥꯝ ꯂꯥꯛꯑꯒ ꯈꯣꯠꯂꯒ ꯗꯥꯟ ꯇꯧꯕ ꯗꯥꯟ ꯊꯥꯗꯕ ꯈꯣꯠꯄꯄ ꯃꯌꯥꯝ ꯇꯧꯒꯅꯤ ꯑꯗꯨꯒ ꯏꯄꯥꯟ ꯇꯧꯔꯤꯕ ꯏꯃꯨꯡꯗꯨꯒꯤ ꯑꯣꯏꯅ ꯈꯦꯔ ꯊꯣꯡꯒꯅꯤ ꯈꯦꯔꯁꯤꯅ ꯃꯌꯥꯝ ꯂꯥꯛꯏꯕꯁꯤꯡ ꯑꯗꯨꯒꯤ ꯃꯣꯏꯗ ꯄꯣꯊꯥꯕ ꯑꯣꯏꯅ ꯄꯤꯖ ꯄꯤꯊꯛ ꯇꯧꯅꯕ ꯈꯦꯔꯁꯦ ꯊꯣꯡꯅꯩꯕꯀꯣ ꯃꯩꯇꯩꯒꯤ ꯑꯣꯏꯅ ꯑꯗꯨꯒ ꯈꯦꯔꯁꯦ ꯂꯣꯏꯅ ꯄꯤꯖꯅꯅꯤ ꯄꯤꯖꯔꯕ ꯃꯇꯨꯡꯁꯤꯗ ꯑꯗꯨꯝ ꯄꯤꯖꯗ꯭ꯔꯤꯀꯥꯟ ꯃꯃꯥꯡꯗ ꯗꯥꯟ ꯊꯥꯗꯕ ꯆꯪꯉꯛꯄꯁꯨ ꯌꯥꯎꯋꯦ ꯂꯣꯏꯔꯒ ꯆꯪꯉꯛꯄꯁꯨ ꯌꯥꯎꯋꯦ ꯑꯗꯨꯃꯥꯏꯅ ꯇꯧꯅꯩ ꯑꯗꯨꯒ ꯑꯗꯨꯒꯤ ꯑꯗꯨꯒꯅꯦ ꯑꯩꯈꯣꯏꯒꯤ ꯑꯉꯥꯡꯗꯨꯒꯤ ꯃꯥꯝꯃ ꯊꯣꯛꯄ ꯑꯃ ꯂꯩꯇꯕ ꯌꯥꯗꯦꯕ ꯃꯥꯝꯃ ꯊꯣꯛꯄ ꯑꯃꯗꯤ ꯂꯩꯕꯨꯗꯤ ꯂꯩꯔꯤꯗꯅ ꯑꯗꯨ ꯃꯥꯝꯃ ꯊꯣꯛꯄꯗꯨꯅ ꯇꯦꯟ ꯀꯥꯞꯀꯅꯤ ꯍꯥꯏꯗꯤ ꯃꯥꯏꯀꯩ ꯃꯔꯤꯁꯦ ꯇꯦꯟ ꯀꯥꯞꯊꯣꯛꯅꯕꯤ ꯁꯨꯃꯥꯏꯅ ꯑꯃ ꯂꯩꯖꯩꯌꯦ ꯑꯩꯈꯣꯏ ꯃꯩꯇꯩꯒꯤ ꯑꯣꯏꯅ ꯑꯗꯨꯗꯩꯗꯤ ꯆꯨꯔꯥꯀꯣꯔꯣꯟꯒꯤ ꯃꯔꯝꯗ ꯑꯃꯨꯛ ꯈꯔ ꯍꯥꯏꯖꯒꯦ ꯆꯨꯔꯥꯀꯣꯔꯣꯟ ꯍꯥꯏꯁꯦ ꯑꯉꯥꯡ ꯃꯔꯨ ꯀꯣꯛꯄ ꯍꯥꯏꯕꯅꯦꯕꯀꯣ ꯑꯉꯥꯡ ꯃꯔꯨ ꯀꯣꯛꯄꯁꯤꯗꯅ ꯑꯉꯥꯡꯁꯦ ꯃꯔꯨꯁꯦ ꯆꯍꯤ ꯑꯍꯨꯝ ꯅꯠꯇ꯭ꯔꯒ ꯃꯉꯥ ꯁꯥꯏꯗ ꯀꯣꯛꯅꯩꯕꯀꯣ ꯃꯩꯇꯩꯒꯤꯗꯤ ꯅꯠꯇ꯭ꯔꯗꯤ ꯄꯨꯡꯀꯣꯛꯇ ꯀꯣꯛꯅꯕꯗꯨꯗꯤ ꯑꯃꯨꯛ ꯇꯧꯅꯗꯦ ꯑꯗꯨꯅ ꯆꯍꯤ ꯑꯍꯨꯝꯗ ꯀꯣꯛꯍꯧꯕ ꯑꯍꯨꯝꯁꯤꯗ ꯀꯣꯛꯍꯧꯗ꯭ꯔꯒꯅ ꯑꯃꯨꯛ ꯃꯉꯥꯗ ꯀꯣꯛꯅꯕ ꯇꯧꯋꯦꯕꯀꯣ ꯆꯍꯤ ꯑꯍꯨꯝꯗꯒꯤ ꯉꯟꯅ ꯀꯣꯛꯄ ꯍꯥꯏꯁꯦ ꯃꯥꯒꯤ ꯑꯉꯥꯡꯁꯦ ꯃꯔꯨ ꯀꯣꯛꯄꯗ ꯀꯅꯥꯒꯨꯝꯕ ꯑꯃ ꯍꯦꯛꯇꯅ ꯃꯥꯒꯤ ꯃꯁꯝꯁꯦ ꯀꯛꯊꯠꯄ ꯌꯥꯗꯦꯕ ꯑꯉꯥꯡꯁꯤꯒꯤ ꯃꯥꯒꯤ ꯃꯥꯝꯃꯁꯤꯅ ꯀꯛꯇꯣꯏꯅꯤꯕ ꯃꯥꯝꯃ ꯊꯣꯛꯄ ꯑꯃꯅ ꯑꯗꯨꯝ ꯀꯛꯅꯗꯣꯏꯅꯦꯕ ꯃꯥꯝꯃ ꯊꯣꯛꯄꯁꯤꯅ ꯍꯥꯟꯅ ꯀꯛꯑꯕ ꯃꯇꯨꯡꯗ ꯑꯃꯨꯛꯀ ꯐꯖꯅ ꯃꯥꯝꯃꯗꯨꯅ ꯈꯔꯕꯨ ꯀꯛꯄ ꯍꯧꯈ꯭ꯔꯗꯤ ꯃꯇꯨꯡ ꯇꯥꯕꯗꯤ ꯃꯥꯝꯃꯗꯨꯅ ꯂꯣꯏꯅ ꯇꯧꯗ ꯌꯥꯗꯦ ꯍꯥꯏꯕꯗꯤ ꯂꯩꯇ꯭ꯔꯦꯕ ꯑꯗꯨꯝ ꯀꯅꯥꯒꯨꯝꯕ ꯑꯃꯅ ꯑꯣꯏꯔꯁꯨ ꯑꯗꯨꯝ ꯑꯉꯥꯡꯗꯣ ꯐꯖꯅ ꯃꯔꯨꯗꯣ ꯀꯣꯛꯄꯤꯕ ꯑꯗꯨꯝ ꯌꯥꯔꯦ ꯑꯗꯨ ꯀꯣꯛꯑꯕ ꯃꯇꯨꯡꯗ ꯑꯉꯥꯡꯗꯣ ꯑꯗꯨꯝ ꯃꯣꯏꯒꯤ ꯀꯩꯅꯣ ꯆꯨꯔꯥꯀꯣꯔꯣꯟ ꯍꯥꯏꯔꯤꯕ ꯀꯩꯅꯣꯁꯤꯒꯤ ꯑꯗꯨꯝ ꯇꯧꯒꯗꯕ ꯊꯕꯛ ꯊꯧꯔꯝ ꯈꯔ ꯇꯧꯔꯅꯤ ꯑꯗꯨꯒ ꯆꯨꯔꯥꯀꯣꯔꯣꯟ ꯇꯧꯕ ꯃꯇꯝꯁꯦ ꯀꯩꯅꯣ ꯏꯃꯨꯡꯗꯨꯗ ꯆꯥꯛ ꯁꯤꯟꯅꯩ ꯆꯥꯛ ꯁꯤꯟꯗꯣꯏꯅꯤ ꯑꯗꯨꯒ ꯆꯥꯛ ꯅꯨꯡ ꯃꯈꯜ ꯃꯊꯦꯜ ꯑꯦꯟꯁꯥꯡ ꯅꯨꯡꯁꯥꯡ ꯃꯌꯥꯝ ꯁꯤꯜꯂꯕ ꯃꯇꯨꯡ ꯃꯣꯏ ꯑꯗꯨꯝ ꯆꯥꯛ ꯄꯤꯖꯅꯩ ꯑꯗꯨꯒ ꯑꯗꯨꯝ ꯑꯉꯥꯡꯗꯨ ꯃꯔꯨ ꯀꯣꯛꯄꯗꯣ ꯁꯤꯁꯨ ꯗꯥꯟ ꯑꯗꯨꯝ ꯇꯧꯅꯩ ꯃꯩꯇꯩꯒꯤ ꯑꯣꯏꯅꯗꯤ ꯗꯥꯟꯁꯦ ꯑꯗꯨꯝ ꯇꯧꯅꯔꯦ ꯑꯗꯨꯒ ꯆꯥꯛ ꯅꯨꯡ ꯆꯥꯕ ꯊꯛꯄ ꯁꯨꯒꯨꯝꯕꯁꯤꯁꯨ ꯑꯗꯨꯝ ꯁꯤꯟꯅꯔꯦꯀꯣ ꯑꯩꯈꯣꯏ ꯃꯩꯇꯩꯒꯤ ꯑꯣꯏꯅꯗꯤ ꯁꯨꯃꯥꯏꯅ ꯑꯣꯏꯅ ꯆꯝꯅ ꯌꯥꯝꯅ ꯂꯦꯝꯅ ꯑꯣꯏꯅ ꯇꯧꯅꯩꯌꯦ ꯑꯗꯨꯃꯥꯏꯅ ꯇꯧꯅꯔꯦ ꯆꯥꯛ ꯅꯨꯡ ꯆꯥꯕ ꯊꯛꯄ ꯑꯗꯨꯃꯥꯏ ꯇꯧꯅꯔꯅꯤ ꯑꯗꯨꯒ ꯃꯣꯏꯒꯤ ꯏꯃꯨꯡꯗꯨꯒꯤ ꯑꯣꯏꯅ ꯅꯨꯡꯗꯥꯡꯗ ꯇꯣꯉꯥꯟꯅ ꯂꯥꯡꯖꯕꯁꯨ ꯑꯗꯨꯝ ꯈꯔ ꯇꯧꯅꯩ ꯂꯥꯡꯗꯕꯁꯨ ꯑꯗꯨꯝ ꯂꯩ ꯑꯅꯝꯕꯅꯗꯤ ꯂꯥꯡꯅꯩꯀꯣ ꯑꯗꯨ ꯁꯤ ꯃꯇꯥꯡꯁꯤ ꯁꯤꯗ ꯑꯃꯨꯛ ꯂꯣꯏꯁꯤꯟꯖꯔꯒꯦ ꯑꯗꯨꯒ ꯑꯩꯈꯣꯏꯒꯤ ꯃꯤ ꯁꯤꯕꯒꯤ ꯑꯃꯨꯛ ꯃꯇꯥꯡꯗ ꯃꯤ ꯁꯤꯕꯁꯤꯒꯤ ꯑꯃꯨꯛ ꯃꯣꯏꯒꯤ ꯄꯨꯖꯥ ꯇꯧꯕꯩ ꯃꯔꯝꯗ ꯑꯃꯨꯛ ꯈꯔ ꯍꯥꯏꯖꯒꯦꯕ ꯃꯤ ꯁꯤꯕꯁꯤꯗꯅ ꯑꯃꯨꯛꯀ ꯑꯩꯈꯣꯏꯁꯦ ꯉꯁꯤꯁꯦ ꯉꯁꯤ ꯅꯨꯡꯗꯤꯟ ꯅꯠꯇ꯭ꯔꯒ ꯑꯍꯤꯡ ꯑꯣꯏꯒꯦꯔꯥ ꯑꯃ ꯁꯤꯔꯕꯅꯦꯕꯀꯣ ꯀꯩꯒꯨꯝꯕ ꯃꯇꯝꯗ ꯑꯩꯈꯣꯏꯁꯦ ꯑꯍꯤꯡꯗ ꯁꯤꯕ ꯑꯣꯏꯔꯗꯤ ꯑꯩꯈꯣꯏꯁꯦ ꯅꯣꯡꯉꯥꯟꯕ ꯉꯥꯏꯅꯗꯣꯏꯅꯦ ꯑꯍꯤꯡꯗ ꯁꯤꯔꯦꯅ ꯑꯍꯤꯡꯗ ꯃꯝꯃꯤꯀꯥꯟꯗ ꯍꯦꯛꯇ ꯄꯣꯂꯣꯏꯅꯗꯦꯕꯀꯣ ꯑꯩꯈꯣꯏꯒꯤ ꯑꯣꯏꯅ ꯍꯌꯦꯡ ꯍꯣꯔꯦꯟ ꯅꯣꯡꯉꯥꯜꯂꯕ ꯃꯇꯨꯡꯗ ꯑꯍꯟ ꯀꯩꯀꯥ ꯑꯂꯩꯕ ꯈꯨꯟꯗꯨꯒꯤ ꯑꯂꯩꯕ ꯃꯤꯗ ꯈꯪꯍꯟꯂꯕ ꯃꯇꯨꯡ ꯄꯥꯎ ꯄꯤꯅꯔꯕ ꯃꯇꯨꯡꯗ ꯑꯩꯈꯣꯏꯒꯤ ꯃꯩ ꯊꯥꯕꯝꯗ ꯆꯠꯂꯒ ꯑꯗꯨꯗ ꯂꯣꯏꯅ ꯃꯣꯏꯅ ꯁꯤꯟꯕ ꯌꯥꯕ ꯍꯥꯏꯗꯤ ꯃꯩ ꯊꯥꯅꯕ ꯁꯤꯡ ꯅꯨꯡꯁꯦ ꯌꯨꯝ ꯌꯨꯝꯗꯒꯤ ꯂꯥꯛꯀꯗꯧꯔꯤꯕ ꯃꯤ ꯑꯃꯃꯝꯒꯤ ꯑꯣꯏꯅ ꯁꯤꯡ ꯅꯨꯡꯁꯦ ꯃꯁꯥ ꯃꯁꯥꯒꯤ ꯑꯃ ꯑꯅꯤ ꯑꯃꯅꯤ ꯑꯗꯨꯝ ꯄꯥꯏꯅꯖꯔꯛꯑꯦ ꯑꯗꯨꯒ ꯇꯣꯉꯥꯟꯕ ꯆꯦꯡ ꯅꯨꯡꯁꯨ ꯑꯗꯨꯝ ꯄꯤꯅꯩꯀꯣ ꯑꯗꯨ ꯁꯤꯡ ꯅꯨꯡꯗꯨ ꯄꯨꯅꯔꯛꯑꯒ ꯑꯍꯜ ꯂꯃꯟ ꯅꯨꯄꯥꯈꯩꯁꯤꯅ ꯑꯃꯨꯛꯀ ꯃꯩ ꯊꯥꯅꯕ ꯈꯣꯠꯅꯕꯁꯦ ꯁꯦꯝ ꯁꯥꯗꯅ ꯃꯌꯥꯝ ꯂꯩꯔꯅꯤ ꯑꯗꯨꯒ ꯑꯗꯨ ꯂꯣꯏꯔꯛꯑꯦ ꯍꯥꯏꯔꯕ ꯀꯥꯟꯗꯨꯗ ꯑꯁꯤꯕ ꯃꯤꯁꯦ ꯑꯃꯨꯛ ꯄꯨꯔꯒ ꯂꯥꯛꯇꯣꯏꯅꯦꯕ ꯑꯁꯤꯕ ꯃꯤꯁꯦ ꯄꯨꯔꯒ ꯂꯥꯛꯑꯒ ꯃꯥꯁꯦ ꯄꯣꯂꯣꯏꯗꯣꯏꯅꯦ ꯃꯥꯁꯦ ꯄꯣꯂꯣꯏꯔꯛꯄꯗꯩꯗꯤ ꯃꯥꯒꯤ ꯏꯃꯨꯡ ꯃꯅꯨꯡꯒꯤ ꯃꯥꯒꯤ ꯃꯆꯟ ꯃꯆꯦ ꯃꯥꯒꯤ ꯅꯨꯄꯤ ꯅꯨꯡꯉꯥꯏꯇꯕ ꯃꯌꯥꯝ ꯐꯣꯡꯗꯣꯛꯅꯗꯨꯅ ꯀꯞꯇꯅ ꯈꯣꯠꯇꯅ ꯑꯃꯨꯛ ꯍꯥꯏꯗꯤ ꯑꯗꯨꯒꯨꯝꯕ ꯃꯌꯥꯝ ꯑꯋꯥꯕꯗꯣ ꯑꯃꯨꯛ ꯎꯠꯊꯣꯛꯅꯔꯅꯤ ꯑꯗꯨ ꯂꯣꯏꯔꯕ ꯃꯇꯨꯡꯗ ꯃꯩꯁꯦ ꯑꯗꯨꯝ ꯃꯥꯗꯤ ꯑꯗꯨꯝ ꯍꯥꯏꯗꯤ ꯄꯣꯂꯣꯏꯔꯤꯕꯅꯤ ꯃꯥꯗꯤ ꯃꯥꯗꯤ ꯃꯥ ꯃꯁꯥꯁꯦ ꯃꯩ ꯆꯥꯛꯄ ꯂꯣꯏꯗ꯭ꯔꯁꯨ ꯑꯗꯨꯝ ꯊꯝꯗꯤ ꯊꯅꯝꯃꯅꯤ ꯈꯔ ꯑꯗꯨꯒ ꯃꯥꯒꯤ ꯃꯆꯦ ꯅꯨꯡꯆꯦ ꯃꯥꯒꯤ ꯏꯃꯨꯡꯒꯤ ꯑꯣꯏꯅꯗꯤ ꯂꯣꯏꯅ ꯍꯟꯅꯈ꯭ꯔꯅꯤꯕꯀꯣ ꯑꯗꯨꯒ ꯍꯟꯅꯈ꯭ꯔꯅꯤ ꯑꯗꯨꯒ ꯃꯥꯒꯤ ꯄꯣꯂꯣꯏꯔꯤꯕ ꯃꯅꯥꯛꯁꯤꯗ ꯃꯤ ꯑꯍꯜ ꯂꯃꯟꯅꯦ ꯃꯣꯏ ꯑꯍꯨꯝ ꯃꯔꯤ ꯅꯠꯇ꯭ꯔꯒ ꯃꯣꯏ ꯑꯗꯨꯝ ꯈꯔ ꯑꯗꯨꯝ ꯂꯩꯍꯧꯅꯤꯕ ꯃꯣꯏ ꯈꯔꯁꯤꯅ ꯃꯥꯒꯤ ꯃꯩ ꯆꯥꯛꯄꯁꯦ ꯂꯣꯏꯕꯁꯦ ꯉꯥꯏꯗꯣꯏꯅꯦꯕ ꯃꯩ ꯆꯥꯛꯄꯁꯦ ꯂꯣꯏꯕꯁꯦ ꯉꯥꯏꯗꯣꯏꯅꯦ ꯂꯣꯏꯗ꯭ꯔꯤꯕꯥꯎꯗꯤ ꯆꯠꯅꯗꯦꯕ ꯂꯣꯏꯔꯀꯥꯟꯗ ꯃꯥꯒꯤ ꯃꯐꯝꯗꯣ ꯑꯃꯨꯛꯀ ꯐꯖꯅ ꯇꯥꯁꯤꯟꯕꯤꯔꯝꯃꯒ ꯑꯗꯨꯗꯒꯤꯗꯤ ꯋꯥꯏ ꯅꯨꯡ ꯐꯖꯅ ꯂꯩꯕꯥꯛ ꯇꯧꯔ ꯇꯩꯁꯤꯟꯕꯤꯔꯝꯕ ꯅꯠꯇ꯭ꯔꯒ ꯑꯗꯨꯝ ꯌꯥꯝꯅ ꯐꯖꯅ ꯀꯩꯅꯣ ꯁꯝꯕꯟꯒꯨꯝꯕ ꯈꯥꯖꯤꯟꯕꯤꯔꯝꯕ ꯈꯣꯠꯇꯅ ꯇꯧꯔꯒ ꯇꯣꯉꯥꯟꯅ ꯆꯦꯛꯁꯤꯟꯅ ꯊꯝꯃꯝꯗꯣꯏꯅꯦꯕ ꯃꯥꯒꯤꯁꯦ ꯑꯗꯨꯃꯥꯏꯅ ꯇꯧꯅꯔꯦ ꯑꯗꯨꯒ ꯈꯔ ꯂꯩꯔꯒ ꯃꯥꯒꯤ ꯊꯥ ꯐꯥꯕ ꯈꯣꯠꯄ ꯀꯥꯏꯅꯒ ꯁꯣꯔꯥꯠꯀꯨꯝꯕ ꯑꯁꯇꯤꯒꯨꯝꯕ ꯑꯗꯨꯝ ꯂꯩꯅꯩꯀꯣ ꯆꯍꯤ ꯑꯃ ꯐꯥꯈꯤꯕꯗꯒꯤꯗꯤ ꯑꯗꯨꯝꯕ ꯀꯩꯝ ꯂꯩꯇ꯭ꯔꯦ ꯆꯍꯤ ꯆꯍꯤꯒꯤ ꯑꯣꯏꯅ ꯗꯤꯟ ꯆꯥꯛ ꯄꯤꯖꯕ ꯀꯥꯏꯅꯒꯁꯨ ꯌꯥꯝꯅ ꯂꯩꯅꯩ ꯁꯤꯅꯤ ꯑꯩꯈꯣꯏ ꯃꯩꯇꯩꯒꯤ ꯋꯥꯔꯤ ꯍꯥꯏꯁꯦ